ꯈꯨꯡꯒꯪꯒꯤ ꯈꯨꯟꯅꯥꯏꯗ ꯈ꯭ꯋꯥꯏꯗꯒꯤ ꯆꯠꯅꯕ ꯑꯃꯁꯨꯡ ꯃꯅꯤꯄꯨꯔꯒꯤ ꯑꯣꯏꯅ ꯆꯠꯅꯕ ꯖꯒꯣꯏ ꯃꯈꯜ ꯑꯃ ꯍꯥꯏꯌꯣ ꯍꯥꯏꯔꯒꯗꯤ ꯊꯣꯏꯕꯤ ꯖꯒꯣꯏ ꯑꯁꯤꯅꯤ ꯊꯣꯏꯕꯤ ꯖꯒꯣꯏ ꯃꯈꯜ ꯑꯁꯤ ꯈꯝꯕ ꯑꯃꯁꯨꯡ ꯊꯣꯏꯕꯤꯒ ꯁꯥꯒꯗꯧꯕ ꯖꯒꯣꯏ ꯃꯈꯜ ꯑꯃꯅꯤ ꯈꯝꯕ ꯊꯣꯏꯕꯤ ꯍꯥꯏꯔꯤꯕꯁꯤ ꯃꯣꯏꯔꯥꯡꯗ ꯃꯤꯒ ꯂꯥꯏꯒ ꯇꯤꯟꯅꯔꯤꯉꯩꯗꯒꯤ ꯂꯩꯔꯝꯕ ꯖꯒꯣꯏ ꯃꯈꯜ ꯑꯃꯅꯤ ꯃꯤꯒ ꯂꯥꯏꯒ ꯇꯤꯟꯅꯔꯤꯉꯩꯗꯒꯤ ꯈꯝꯕ ꯊꯣꯏꯕꯤ ꯑꯁꯤ ꯌꯥꯝꯅ ꯅꯨꯡꯁꯤ ꯆꯥꯟꯅꯅ ꯂꯩꯔꯝꯕꯒꯤ ꯑꯩꯈꯣꯏꯅ ꯍꯧꯖꯤꯛ ꯐꯥꯎꯕ ꯅꯤꯡꯁꯤꯡ ꯈꯨꯕꯝ ꯑꯣꯏꯅ ꯂꯩꯔꯤ ꯈꯝꯕ ꯊꯣꯏꯕꯤ ꯖꯒꯣꯏ ꯑꯁꯤ ꯂꯥꯏ ꯍꯔꯥꯎꯕ ꯃꯣꯏꯔꯥꯡ ꯂꯥꯏ ꯍꯔꯥꯎꯕ ꯂꯝ ꯑꯃ ꯍꯦꯛꯇꯗ ꯂꯥꯏ ꯍꯔꯥꯎꯕ ꯇꯧꯕꯗ ꯃꯤꯅ ꯌꯥꯝꯅ ꯄꯥꯝꯅ ꯁꯥꯟꯅꯩ ꯑꯍꯟ ꯅꯍꯥ ꯈꯥꯛꯇꯅ ꯂꯣꯏꯅ ꯁꯥꯕ ꯌꯥꯏ ꯃꯁꯤꯒꯤ ꯖꯒꯣꯏ ꯑꯁꯤ ꯂꯥꯏ ꯍꯔꯥꯎꯕꯗ

ꯑꯩꯈꯣꯏꯒꯤ ꯃꯅꯤꯄꯨꯔꯗꯒꯤ ꯑꯇꯣꯞꯄ ꯂꯝꯗ ꯆꯠꯈꯤꯕ ꯃꯍꯩꯔꯣꯏꯁꯤꯡꯅ ꯃꯈꯣꯏꯒꯤ ꯃꯈꯣꯏꯒꯤ ꯀꯜꯆꯔ ꯑꯃꯁꯨꯡ ꯇ꯭ꯔꯦꯗꯤꯁꯟ ꯇꯥꯛꯅꯕꯒꯤ ꯀꯣꯂꯦꯖꯇ ꯐꯪꯁꯟ ꯑꯃ ꯇꯧꯕ ꯃꯇꯝꯗ ꯃꯈꯣꯏꯅ ꯑꯩꯈꯣꯏꯒꯤ ꯐꯖꯔꯕ ꯀꯜꯆꯔ ꯑꯁꯤ ꯎꯠꯇꯨꯅ ꯊꯣꯏꯕꯤ ꯖꯒꯣꯏ ꯑꯁꯤ ꯁꯥꯏ ꯁ꯭ꯋꯥꯏ ꯃꯇꯥꯡ ꯁ꯭ꯋꯥꯏꯁꯤꯗ ꯑꯩ ꯂꯣꯏꯁꯟꯖꯔꯒꯦ ꯑꯦ